ꯎꯝ ꯀꯅꯥ ꯑꯣꯏꯕꯤꯔꯕꯅꯣ

ꯀꯩꯅꯣꯒꯤ ꯖꯄꯥꯟꯒꯤ ꯀꯩꯅꯣ ꯃꯦꯃꯣꯔꯦꯜ ꯀꯩꯅꯣꯒꯤꯗꯨꯔꯣ ꯑꯗꯨ ꯑꯗꯨ ꯌꯦꯡꯅꯤꯡꯉꯦ ꯍꯥꯏꯔꯕ ꯎꯝ ꯑꯦ ꯕꯟꯒꯨꯝꯕ ꯕꯟꯒꯨꯝꯕ ꯂꯩꯇ꯭ꯔꯗꯤ ꯑꯗꯨꯝ ꯅꯨꯃꯤꯠ ꯈꯨꯗꯤꯡꯒꯤ ꯁꯟꯗꯦꯒꯨꯝꯕꯁꯨ ꯑꯗꯨꯝ ꯍꯥꯡꯉꯦ ꯍꯥꯡꯕꯗꯤ ꯄꯨꯡ ꯇꯔꯥꯗꯒꯤ ꯍꯥꯡꯕꯗꯨꯅ ꯄꯨꯡ ꯃꯉꯥ ꯐꯥꯎꯕ ꯍꯥꯡꯉꯦ ꯍꯣꯏ ꯑꯗꯨꯗꯤ ꯑꯗꯨꯝ ꯁꯥꯇ꯭ꯔꯥꯁꯤꯡꯒꯤ ꯑꯥꯏ ꯗꯤ ꯎꯠꯂꯗꯤ ꯑꯗꯨꯝ ꯐꯤꯐꯇꯤ ꯄꯥꯔꯁꯦꯟ ꯗꯤꯁꯀꯥꯎꯟꯗꯤ ꯑꯗꯨꯝ ꯄꯤꯌꯦ ꯍꯣꯏ ꯍꯣꯏ ꯍꯣꯏ ꯍꯣꯏ